ꯔꯦꯕꯦꯟ ꯔꯦꯕꯦꯟꯅꯤ ꯍꯥꯏꯗꯅ ꯁꯥꯗꯅ ꯔꯦꯕꯦꯟꯅꯤ ꯅꯨꯡꯉꯥꯏꯌꯦꯗ ꯑꯣꯔꯗꯔ ꯑꯃ ꯇꯧꯔꯨꯕꯨ ꯂꯣꯏꯔꯦꯅꯦ ꯃꯃꯜꯅ ꯃꯃꯜ ꯇꯥꯡ ꯁꯥꯔꯤꯕ ꯁꯦꯠꯇꯨꯁꯨ ꯑꯩꯅ ꯄꯤꯡ ꯀꯂꯔ ꯁꯦꯠ ꯇꯧꯔꯨꯔꯦ ꯑꯗꯨꯒ ꯎꯞꯄ ꯀꯥꯟꯗꯅ ꯃꯆꯨ ꯑꯃ ꯇꯥꯏꯅꯦ ꯅꯨꯡꯉꯥꯏꯇꯦꯍꯦ ꯈꯨꯅꯨꯡꯉꯥꯏꯇ ꯑꯃ ꯀꯃꯥꯏꯅ ꯇꯧꯔꯤꯅꯣ ꯈꯪꯗꯦ ꯃꯃꯟꯁꯨ ꯌꯥꯝ ꯇꯥꯡꯈꯔꯦ ꯑꯗꯨꯒ ꯎꯞꯄꯗ ꯉꯥꯏꯔꯤꯅꯦ ꯐ꯭ꯔꯦꯝꯗꯨꯁꯨ ꯇꯦꯛꯂꯛꯏꯅꯦ ꯂꯩꯔꯨꯨꯅꯨꯀꯣ ꯁꯤ ꯔꯦꯕꯦꯟꯁꯤ ꯔꯦꯕꯦꯟ ꯂꯩꯗꯧ ꯃꯍꯨꯠꯇꯤꯅꯦ ꯑꯥꯏ ꯑꯣꯔꯗꯤꯅꯔꯤ ꯁꯟꯒ꯭ꯂꯥꯁ ꯑꯃ ꯇꯣꯛ ꯂꯩꯁꯤꯜꯂꯣ ꯑꯗꯨꯒ ꯎꯞꯄꯣ ꯑꯗꯨ ꯃꯥꯏꯒꯤ ꯃꯑꯣꯡꯒꯁꯨ ꯆꯥꯅꯕ ꯑꯃ ꯀꯣꯛ ꯈꯜꯂꯒ ꯎꯞꯄꯣ ꯑꯗꯨꯅ ꯍꯦꯟꯅ ꯅꯨꯡꯉꯥꯏꯕꯅꯤ